ꯆꯥꯛꯍꯥꯎ ꯀꯦꯖꯤꯗ ꯆꯥꯝꯃ ꯈꯨꯟꯊ꯭ꯔꯥ ꯂꯩꯌꯦ ꯑꯉꯥꯡꯕꯁꯤꯅ ꯆꯥꯝꯃ ꯀꯨꯟꯅꯦ ꯑꯃꯨꯕꯁꯤꯅ ꯆꯥꯝꯃ ꯀꯨꯟꯊ꯭ꯔꯥꯅꯦ ꯑꯗꯨ ꯀꯔꯝꯕ ꯃꯈꯜ ꯑꯉꯥꯡꯕꯤꯁꯤꯔꯣ ꯑꯃꯨꯕꯤꯁꯤꯔꯣ ꯑꯣ ꯆꯥꯝꯃ ꯇꯔꯥ ꯇꯔꯥꯒꯨꯝꯕ ꯁꯥꯔꯒꯦ ꯀꯦꯖꯤ ꯀꯌꯥ ꯍꯥꯞꯆꯔꯛꯎꯒꯦ ꯆꯥꯛꯍꯥꯎꯁꯤ ꯑꯩꯈꯣꯏ ꯁꯤꯗ ꯃꯅꯤꯄꯨꯔꯗꯁꯨ ꯑꯗꯨꯝ ꯊꯥꯅꯩ ꯑꯗꯨꯒ ꯑꯇꯣꯞꯄ ꯗꯗꯤ ꯌꯥꯝ ꯊꯣꯏꯅ ꯇꯥꯗꯦ ꯃꯅꯤꯄꯨꯔꯗꯅ ꯑꯌꯥꯝꯕ ꯐꯪꯕ ꯃꯥꯜꯂꯦ ꯀꯥꯅꯕꯁꯤ ꯃꯌꯥꯝꯅ ꯁꯨꯝ ꯍꯥꯏꯕꯗ ꯑꯩꯈꯣꯏ ꯀꯦꯟꯁꯔꯒꯨꯝꯕ ꯑꯗꯒꯤ ꯑꯇꯩ ꯑꯇꯩ ꯑꯩꯈꯣꯏꯒꯤ ꯂꯥꯏꯅꯥ ꯀꯔꯤ ꯀꯔꯤꯅꯣ ꯈꯔꯕꯨꯗꯤ ꯍꯥꯏ ꯑꯗꯨ ꯃꯛꯇꯤ ꯑꯩꯁꯨ ꯌꯥꯝ ꯊꯣꯏꯅꯗꯤ ꯈꯪꯗ꯭ꯔꯦ ꯀꯦꯟꯁꯔ ꯐꯥꯎꯕꯗꯤ ꯇꯥꯏ ꯑꯗꯒꯤ ꯆꯥꯕꯗꯗꯤ ꯌꯥꯝ ꯀꯥꯟꯅꯍꯟꯕ ꯑꯗꯨꯍꯥꯏꯅ ꯃꯔꯨ ꯑꯣꯏꯌꯦꯅꯗꯤ ꯍꯥꯏ ꯑꯣ ꯐꯔꯦ ꯐꯔꯦ ꯌꯣꯝꯁꯤꯟꯖꯔꯛꯑꯒꯦ